ꯀꯩꯅꯣꯁꯤ ꯆꯐꯨꯁꯤꯡꯁꯦ ꯀꯌꯥ ꯀꯌꯥ ꯊꯥꯒꯦ ꯑꯣ ꯑꯩꯈꯣꯏꯁꯦ ꯀꯨꯝꯌꯣꯡ ꯐꯦꯁꯇꯤꯕꯦꯜ ꯑꯃ ꯂꯩꯕꯀꯣ ꯑꯗꯨꯗ ꯑꯩꯈꯣꯏ ꯌꯨꯝ ꯌꯨꯝꯁꯤꯅ ꯈꯔ ꯏꯁꯄꯣꯟꯁꯔ ꯇꯧꯗꯧꯔꯤꯕꯀꯣ ꯑꯗꯨꯒꯤ ꯀꯦ ꯖꯤ ꯇꯔꯥꯃꯨꯛ ꯆꯟꯕꯁꯦ ꯀꯌꯥꯅꯣ ꯑꯝꯇ ꯍꯥꯏꯕꯤꯌꯨꯕ ꯃꯃꯜꯁꯦ ꯑꯣ ꯑꯣ ꯑꯗꯨꯗꯤ ꯀꯦ ꯖꯤ ꯇꯔꯥ ꯆꯟꯕꯁꯦ ꯁꯤ ꯍꯦꯟꯅ ꯆꯥꯎꯕꯁꯤꯅ ꯍꯦꯟꯅ ꯍꯥꯎꯗꯣꯏꯔ ꯁꯤꯁꯦ ꯊꯦꯡꯕꯗ ꯅꯠꯇ꯭ꯔꯒꯅ ꯄꯤꯛꯄꯗꯅ ꯍꯦꯟꯅ ꯍꯥꯎꯗꯣꯏꯔ ꯀꯃꯥꯏꯅ ꯇꯧꯕꯅꯣ ꯑꯝꯇ ꯃꯥꯏ ꯗꯤꯇꯦꯜꯁꯇ ꯍꯥꯏꯕꯤꯌꯨꯕ ꯑꯣ ꯑꯣ ꯐꯔꯦ ꯐꯔꯦ ꯑꯗꯨꯗꯤ ꯁꯤ ꯇꯔꯥ ꯆꯟꯕꯒꯤꯁꯦ ꯀꯩꯅꯣ ꯃꯉꯥꯒꯨꯝꯕꯇꯪ ꯂꯧꯖꯒꯦꯕ

ꯃꯃꯜꯒꯨꯝꯕ ꯈꯔ ꯇꯥꯕ ꯈꯣꯠꯄꯗꯤ ꯌꯥꯔꯣꯏꯗ꯭ꯔꯣ ꯐꯔꯦ ꯐꯔꯦ ꯑꯗꯨꯗꯤ ꯁꯤ ꯃꯉꯥꯁꯤ ꯈꯛꯇꯪ ꯂꯧꯖꯒꯦꯕ